ꯑꯩꯅ ꯆꯍꯤ ꯃꯃꯥꯡ ꯆꯍꯤꯒꯤ ꯃꯃꯥꯡ ꯆꯍꯤꯗ ꯂꯥꯏ ꯌꯦꯛꯄ ꯆꯥꯡꯗꯝꯅꯕ ꯑꯃ ꯆꯠꯈꯤ ꯃꯐꯝ ꯑꯗꯨꯗ ꯃꯐꯝ ꯀꯌꯥꯗꯒꯤ ꯁꯥꯇ꯭ꯔ ꯀꯌꯥꯃꯔꯨꯝ ꯑꯃ ꯂꯥꯏ ꯌꯦꯛꯄ ꯀꯝꯄꯤꯇꯤꯁꯟ ꯑꯗꯨ ꯌꯥꯎꯅꯕꯒꯤꯗꯃꯛꯇ ꯁꯔꯨꯛ ꯌꯥꯅꯕꯒꯤꯗꯃꯛꯇ ꯂꯥꯛꯈꯤ ꯃꯤ ꯃꯐꯝ ꯑꯗꯨꯗ ꯃꯤ ꯑꯌꯥꯝꯕ ꯁꯥꯇ꯭ꯔꯅ ꯑꯉꯝꯕ ꯑꯣꯏ ꯑꯩꯁꯨ ꯁꯔꯨꯛ ꯌꯥꯖꯈꯤ ꯁꯔꯨꯛ ꯃꯐꯝ ꯑꯗꯨꯗ ꯁꯔꯨꯛ ꯌꯥꯖꯈꯤ ꯑꯩꯗꯤ ꯈꯔ ꯂꯥꯏ ꯌꯦꯛꯄꯁꯤ ꯏꯁꯥꯅ ꯄꯥꯝꯅ ꯆꯠꯆꯕ ꯂꯥꯏꯟ ꯑꯃꯅꯤ ꯀꯝꯄꯤꯇꯤꯁꯟ ꯑꯗꯨꯗ ꯑꯩꯅ ꯐꯔꯁ ꯁꯦꯀꯦꯟ ꯊꯔꯠ ꯇꯥꯗ꯭ꯔꯒꯁꯨ ꯀꯝꯄꯤꯇꯤꯁꯟ ꯑꯗꯨꯗ ꯌꯥꯎ ꯌꯥꯎꯅꯤꯡꯕꯒꯤ ꯃꯌꯥꯏꯅ ꯆꯠꯈꯤꯕꯅꯤ ꯆꯠꯈꯤꯕꯅꯤ ꯂꯥꯏ ꯑꯗꯨ ꯑꯩꯒꯤ ꯑꯩꯅ ꯌꯦꯛꯆꯔꯤꯕ ꯂꯥꯏ ꯑꯗꯨ ꯈꯔ ꯃꯌꯥꯝꯅ ꯌꯦꯛꯅꯔꯤꯕꯗꯨꯗꯒꯤ ꯈꯔ ꯇꯣꯉꯥꯟꯕ ꯑꯣꯏ ꯃꯐꯝ ꯇꯣꯉꯥꯟꯕ ꯑꯣꯏ ꯑꯩꯅ ꯌꯦꯛꯆꯔꯤꯕ ꯂꯥꯏ ꯑꯗꯨ ꯈꯔ ꯍꯦꯟꯅ ꯐꯖꯅꯕꯒꯤꯃꯗꯛꯇ ꯃꯐꯝ ꯑꯗꯨꯗ ꯂꯥꯛꯂꯤꯕ ꯀꯝꯄꯤꯇꯤꯁꯟ ꯌꯥꯎꯕ ꯂꯥꯛꯂꯤꯕ ꯏꯃꯥꯟ ꯃꯔꯨꯞꯁꯤꯡꯅ ꯑꯩꯒꯤ ꯂꯥꯏ ꯑꯗꯨ ꯍꯦꯟꯅ ꯐꯖꯅꯕꯒꯤꯗꯃꯛꯇ ꯃꯇꯦꯡ ꯈꯔꯁꯨ ꯄꯥꯡꯕꯤꯈꯤ ꯑꯩꯅ ꯃꯅꯥ ꯂꯧꯕ ꯐꯪꯖꯗ꯭ꯔꯒꯁꯨ ꯑꯗꯨꯃꯥꯏꯅ ꯄꯕ꯭ꯂꯤꯛꯇ ꯃꯤꯌꯥꯝ ꯄꯨꯟꯕ ꯃꯐꯝꯗ ꯑꯗꯨꯒꯨꯝꯕ ꯂꯥꯏ ꯌꯦꯛꯄ ꯆꯥꯡꯗꯝꯅꯕ ꯑꯗꯨꯗ ꯁꯔꯨꯛ ꯌꯥꯕꯁꯤ ꯑꯩꯅ ꯌꯥꯝꯅ ꯅꯨꯡꯉꯥꯏꯖꯈꯤ